ꯍꯜꯂꯣ ꯗꯤꯔꯥꯖ ꯅꯠꯇ꯭ꯔꯣ ꯑꯦ ꯕꯥꯏ ꯑꯦ ꯅꯨꯡꯉꯥꯏꯔꯤ ꯕꯥꯏ ꯑꯩ ꯌꯨꯝ ꯊꯣꯛꯂꯛꯑꯦ ꯌꯨꯝ ꯊꯣꯛꯂꯛꯄꯁꯤꯗ ꯅꯣꯏ ꯀꯛꯆꯤꯡ ꯂꯣꯝꯗ ꯁꯨꯝ ꯂꯥꯛꯇꯕꯁꯨ ꯀꯨꯏꯔꯦ ꯑꯗꯨꯅ ꯀꯣꯏ ꯂꯥꯛꯁꯤꯔꯅ ꯇꯧꯔꯝꯕ ꯅꯪ ꯍꯧꯖꯤꯛꯀꯥꯟ ꯐ꯭ꯔꯤ ꯂꯩꯕ꯭ꯔꯣ ꯊꯕꯛꯀ ꯌꯥꯝ ꯆꯤꯟꯕꯖꯥꯠꯂꯣ ꯑꯦ ꯌꯥꯝ ꯀꯨꯏꯗꯦ ꯅꯨꯃꯤꯠ ꯍꯥꯞꯇꯥ ꯑꯃ ꯍꯥꯏꯇꯥꯔꯦ ꯅꯨꯃꯤꯠ ꯍꯥꯞꯇꯥ ꯑꯃ ꯅꯨꯃꯤꯠ ꯇꯔꯥꯅꯤꯒꯨꯝ ꯈꯛꯇꯅꯤ ꯑꯗꯨꯗꯒꯤ ꯀꯛꯆꯤꯡꯒꯤ ꯑꯥ ꯀꯛꯆꯤꯡꯗꯨ ꯍꯧꯖꯤꯛꯇꯤ ꯐꯅꯥꯌꯥꯝꯁꯨ ꯀꯔꯤ ꯍꯥꯏꯅꯤ ꯌꯨꯝꯒ ꯑꯆꯧ ꯑꯆꯧ ꯂꯩꯔꯦ ꯐꯅꯥ ꯌꯥꯝ ꯇꯥꯏꯌꯦꯕ ꯑꯗꯨꯅ ꯍꯥꯟꯅꯒꯤ ꯀꯛꯆꯤꯡꯗꯨ ꯑꯣꯏꯗ꯭ꯔꯃꯤꯅ ꯑꯗꯨꯅ ꯌꯦꯡ ꯂꯥꯛꯀꯦꯅ ꯇꯧꯕ ꯀꯔꯤ ꯀꯔꯤ ꯑꯍꯣꯡꯕ ꯀꯔꯤ ꯀꯔꯤ ꯂꯩ ꯅꯣꯏꯁꯨ ꯎꯅꯗ ꯀꯨꯏꯔꯦ ꯑꯗꯒꯤ ꯀꯔꯤ ꯅꯨꯃꯤꯠ ꯂꯥꯛꯑꯣ ꯍꯥꯏꯅꯣ

ꯑꯣ ꯎꯝ ꯑꯣ ꯑꯣ ꯑꯣ ꯑꯣ ꯍꯣꯏꯅꯦ ꯀꯛꯆꯤꯡ ꯒꯥꯔꯗꯦꯟ ꯀꯥꯏꯅ ꯄꯥꯎ ꯇꯥꯏꯅꯦ ꯀꯩꯅꯣꯗꯒꯥꯡ ꯐꯤꯂꯝꯗꯒꯥꯡ ꯏꯁꯩꯗꯒꯥꯡ ꯈ꯭ꯔꯛ ꯈ꯭ꯔꯛ ꯌꯥꯎꯕ ꯐꯖꯩꯑꯕ ꯑꯗꯨꯝ ꯌꯦꯡꯕ ꯑꯗꯨꯝ ꯑꯥ ꯑꯣ ꯎꯝ ꯑꯣ

ꯎꯝ ꯑꯣ ꯍꯣ ꯑꯣ ꯑꯣ ꯑꯣ ꯑꯣ ꯑꯣ ꯑꯣ ꯑꯗꯣ ꯍꯪꯒꯥꯝꯒꯥꯡ ꯑꯁꯨꯒꯥꯡ ꯊꯥꯕ ꯀꯃꯥꯏ ꯀꯃꯥꯏꯅ ꯇꯧꯔꯤꯕꯅꯣ ꯀꯛꯆꯤꯡ ꯂꯣꯝꯁꯤꯕꯨ ꯍꯥꯟꯅ ꯑꯣ ꯑꯣ ꯑꯣ ꯍꯣꯏꯅꯦ ꯂꯧꯁꯤꯒꯤ ꯍꯥꯟꯅ ꯑꯦ ꯂꯧꯁꯤꯒꯤ ꯑꯂꯨꯒꯥꯏꯅ ꯑꯩ ꯃꯌꯥꯝ ꯂꯩꯗꯥꯏꯅꯦ

ꯑꯣ ꯑꯣ ꯑꯣ

ꯎꯝ ꯑꯣ ꯑꯣ ꯑꯣ ꯑꯣ ꯑꯣ ꯑꯣ ꯑꯣ ꯆꯦꯡꯅꯒꯥꯡ ꯆꯦꯡꯅꯒꯥꯡ ꯇꯧꯋꯦ ꯍꯥꯏꯗꯣ ꯑꯣ ꯑꯣ ꯑꯣ ꯎꯝ

ꯑꯣ ꯑꯣ ꯑꯣ ꯑꯣ ꯑꯣ ꯑꯣ ꯑꯣ ꯑꯣ ꯑꯣ ꯑꯣ ꯀꯨꯏꯔꯦ ꯀꯨꯏꯔꯦ ꯀꯗꯥꯏ ꯁꯣꯏꯕꯨꯝꯒꯥꯡ ꯆꯥꯗꯕ ꯀꯨꯏꯔꯦ ꯎꯝ ꯎꯝ ꯍꯣꯏ ꯐꯔꯦ ꯐꯔꯦ ꯑꯗꯨꯗꯤ ꯑꯩ ꯀꯩꯅꯣ ꯇꯧꯗꯦ ꯍꯌꯦꯡꯗꯨ ꯉꯟꯇꯥꯅ ꯀꯩꯅꯣ ꯇꯧꯔꯒ ꯂꯥꯛꯑꯒꯦ ꯑꯗꯣ ꯅꯪ ꯆꯥꯛ ꯃꯊꯦꯜ ꯑꯃ ꯁꯤꯜꯂꯝꯃꯣ ꯑꯩ ꯆꯥꯛ ꯆꯥꯗꯅ ꯑꯗꯨꯝ ꯂꯥꯛꯑꯒꯦ ꯑꯗꯨꯒ ꯀꯣꯏꯔꯨꯔꯁꯤ ꯍꯣꯏ ꯍꯣꯏ ꯐꯔꯦ ꯐꯔꯦ ꯊꯝꯃꯦ ꯊꯝꯃꯦ ꯑꯗꯨꯗꯤ